ꯑꯩꯅ ꯃꯤꯁꯣꯗꯒꯤ ꯁꯨꯁ ꯑꯃ ꯀꯛꯑꯦ ꯇꯣꯃꯤꯍꯤꯜ ꯐꯤꯒꯔꯒꯤ ꯁꯨꯁ ꯑꯣꯏꯗꯣꯏꯅꯦ ꯑꯗꯣ ꯃꯃꯜꯗꯨꯒ ꯑꯩꯈꯣꯏ ꯂꯥꯛꯏꯕ ꯈꯣꯡꯎꯞꯁꯤꯒ ꯆꯥꯟꯅꯗ꯭ꯔꯦ ꯃꯃꯜꯗꯨꯅ ꯇꯥꯡꯉꯒ ꯈꯣꯡꯎꯞꯀꯤ ꯀ꯭ꯋꯥꯂꯤꯇꯤꯗꯤ ꯀꯩꯁꯨ ꯌꯥꯎꯗ꯭ꯔꯦ ꯑꯩꯉꯣꯟꯗꯁꯨ ꯆꯥꯗ꯭ꯔꯦ ꯑꯗꯨꯒ ꯔꯤꯇꯔꯟ ꯇꯧꯕꯩ ꯄꯣꯂꯤꯁꯤꯁꯨ ꯂꯩꯇ꯭ꯔꯦ ꯑꯗꯣ